ꯑꯣ

ꯍꯣꯏ ꯍꯣꯏ ꯑꯩ ꯑꯩ ꯂꯥꯛꯆꯔꯝꯃꯦ ꯉꯁꯥꯏ ꯑꯗꯣ ꯁꯣꯝꯒꯤꯁꯤꯗ ꯉꯁꯥꯏ ꯀꯩꯅꯣ ꯃꯦꯅꯦꯖꯔ ꯊꯦꯡꯅꯗꯦꯅ ꯑꯗꯨꯝ ꯍꯟꯖꯔꯕꯅꯦ ꯑꯩ ꯀꯣꯟꯅ ꯑꯗꯨꯝ ꯐꯣꯟ ꯅꯝꯕꯔ ꯂꯧꯔꯒ ꯇꯧꯖꯔꯛꯑꯒꯦꯅ ꯑꯗꯣ ꯑꯩ ꯇꯧꯁꯨ ꯇꯧꯔꯀꯝꯕꯅꯦ ꯑꯗꯣ ꯑꯩꯒꯤꯁꯦ ꯀꯩꯅꯣ ꯑꯉꯥꯡ ꯑꯅꯤ ꯂꯨꯍꯣꯡꯒꯗꯕ ꯂꯩ ꯑꯗꯣ ꯄꯨꯂꯞ ꯑꯎꯟꯄꯣꯠꯁꯦ ꯑꯗꯨꯝ ꯂꯧꯒꯦꯅ ꯈꯟꯕ ꯍꯥꯏꯗꯤ ꯎꯄꯨꯒꯨꯝꯕ ꯇꯦꯕꯜꯒꯨꯝꯕ ꯑꯗꯨꯗꯒꯤ ꯎꯄꯨ ꯀꯥꯡꯊꯣꯟ ꯀꯩꯅꯣ ꯇꯧꯕ ꯈꯔ ꯗꯤꯖꯥꯏꯟ ꯑꯣꯏꯕ ꯑꯗꯩꯒꯤ ꯈꯔ ꯐꯒꯗꯕ ꯑꯩꯈꯣꯏꯒꯤ ꯎ ꯎ ꯃꯥꯔꯝ ꯆꯥꯕꯅ ꯁꯥꯕ ꯑꯗꯨꯒꯨꯝꯕ ꯎꯄꯨ ꯀꯥꯡꯊꯣꯟ ꯍꯥꯏꯇꯥꯔꯦ ꯑꯗꯨꯗꯒꯤ ꯆꯥꯈꯨꯝꯗ ꯊꯝꯅꯕ ꯑꯗꯨꯒꯨꯝꯕ ꯎꯄꯨ ꯃꯆꯥ ꯃꯁꯨ ꯂꯩꯔꯤ ꯁꯤꯡꯗꯣ ꯑꯗꯨꯅꯆꯤꯡꯕ ꯁꯤꯡꯗꯣ ꯑꯩ ꯄꯨꯂꯞ ꯑꯗꯨꯝ ꯂꯧꯖꯒꯦꯅ

ꯑꯗꯣ ꯑꯩꯈꯣꯏꯒꯤ ꯎꯄꯨꯗ ꯈꯔ ꯗꯤꯖꯥꯏꯟ ꯐꯖꯕ ꯒ꯭ꯂꯥꯁ ꯅꯨꯡ ꯃꯔꯝ ꯆꯥꯕ ꯍꯥꯞꯄ ꯑꯗꯨꯗꯒꯤ ꯎꯅ ꯑꯩꯈꯣꯏꯒꯤ ꯎꯁꯨ ꯑꯗꯩ ꯑꯍꯣꯡꯕ ꯅꯠꯇꯕꯗ ꯈꯔ ꯐꯕ ꯍꯥꯏꯇꯥꯔꯦ ꯇꯤꯛꯀꯨꯝꯕ ꯍꯥꯏꯇꯥꯔꯦ ꯇꯤꯛ ꯈꯔ ꯐꯩꯑꯦꯅ ꯁꯨꯝ ꯇꯥꯖꯩ ꯑꯗꯣ

ꯑꯗꯣ ꯑꯩꯁꯨ ꯑꯗꯨꯒꯤꯗꯣ ꯂꯩꯖꯒꯦꯅ ꯂꯥꯛꯆꯔꯝꯕꯅꯦ ꯑꯗꯣ ꯍꯧꯖꯤꯛ ꯎꯄꯨ ꯀꯥꯡꯊꯣꯜꯁꯦ ꯃꯤ ꯑꯅꯤꯒ ꯑꯣꯡꯒꯗꯕꯅꯤꯅ ꯑꯗꯨꯝ ꯄꯨꯂꯞ ꯑꯗꯨꯝ ꯂꯧꯖꯒꯦ ꯑꯗꯣ ꯁꯣꯝꯅ ꯑꯗꯨꯝ ꯈꯨꯗꯣꯡ ꯆꯥꯕ ꯄꯤꯒꯗ꯭ꯔꯥ ꯑꯗꯨꯗꯒꯤ ꯃꯃꯜꯗꯨꯁꯨ ꯌꯝꯅ ꯈꯔ ꯍꯥꯏꯕꯗꯤ ꯃꯌꯥꯝꯅ ꯍꯥꯏꯅꯔꯤꯕ ꯃꯃꯜꯗꯨꯗꯒꯤ ꯈꯤꯇꯪ ꯇꯥꯕꯤꯕ ꯌꯦꯡꯕꯤꯕ ꯌꯥꯒꯗ꯭ꯔꯥ ꯑꯩꯁꯦ ꯄꯨꯂꯞ ꯑꯗꯨꯝ ꯂꯧꯖꯒꯦꯅ ꯇꯧꯖꯔꯛꯄꯅꯦ

ꯌꯥꯝ ꯅꯨꯉꯥꯏꯖꯔꯦ ꯑꯗꯨꯗꯤ ꯑꯩꯈꯣꯏ ꯎꯄꯨꯗꯣ ꯈꯔ ꯐꯕ ꯑꯗꯨꯝ ꯀꯩꯅꯣ ꯇꯧꯁꯤ ꯂꯧꯖꯒꯦ ꯑꯗꯣ ꯁꯣꯝꯅ ꯁꯨꯝ ꯑꯗꯨꯝ ꯃꯃꯜꯗꯣ ꯌꯦꯡꯕꯤꯔꯒ ꯑꯗꯨꯝ ꯄꯤꯕꯤꯌꯣ ꯑꯗꯣ ꯑꯩꯁꯦ ꯍꯌꯦꯡ ꯍꯌꯦꯡ ꯑꯗꯨꯝ ꯂꯥꯛꯆꯒꯦ ꯂꯥꯛꯆꯔꯒ ꯑꯗꯨꯒ ꯄꯣꯠꯇꯣ ꯂꯧꯅꯉꯥꯏ ꯇꯧꯖꯒꯦ ꯑꯗꯨꯝ ꯁꯣꯝꯅ ꯑꯗꯨꯝ ꯄꯤꯕꯤꯌꯣ